ꯍꯜꯂꯣ ꯑꯣ ꯐꯤꯔꯣꯟ ꯑꯩꯈꯣꯏ ꯑꯉꯥꯡꯒꯤ ꯃꯐꯤ ꯃꯔꯣꯟ ꯑꯗꯒꯤ ꯑꯩꯈꯣꯏꯒꯤ ꯐꯤꯔꯣꯟ ꯑꯊꯥꯕ ꯏꯪꯗꯝꯗꯥꯗ ꯐꯩꯖꯨꯞ ꯁꯨꯞꯄ ꯌꯥꯕ ꯑꯗꯒꯤ ꯏꯟꯕ ꯌꯥꯕ ꯐꯤ ꯂꯩꯗꯅ ꯑꯗꯨꯝꯕꯗꯣ ꯈꯔ ꯌꯦꯡꯒꯦ ꯑꯣ ꯑꯧ ꯂꯧꯗꯣꯏꯅꯦ ꯑꯣ ꯑꯉꯥꯡꯒꯤ ꯑꯩꯈꯣꯏꯒꯤ ꯑꯉꯥꯡꯒꯤ ꯕꯦꯕꯤ ꯁꯨꯠꯀꯗꯨꯁꯨ ꯑꯗꯨꯝ ꯌꯥꯎꯕ ꯅꯠꯇ꯭ꯔꯣ ꯑꯣ ꯑꯣ ꯎꯝ ꯌꯥꯎꯗꯣꯏꯅꯦ ꯌꯥꯎꯗꯦꯏꯅꯦ ꯑꯩꯒꯤꯁꯨ ꯍꯣꯏ ꯍꯣꯏ ꯌꯦꯡꯒꯦ ꯌꯦꯡꯒꯦ ꯑꯄꯥꯝꯕ ꯌꯥꯎꯔꯗꯤ ꯑꯗꯨꯝ ꯂꯧꯒꯦ ꯑꯥ

ꯑꯣ ꯑꯩꯁꯦ ꯑꯉꯧꯕꯗꯁꯨ ꯄꯥꯝꯃꯤꯅꯦ ꯑꯃꯇ ꯎꯝ ꯂꯤꯠꯅꯩꯌꯦ ꯂꯤꯠꯅꯩ ꯍꯣꯏ ꯑꯗꯣ ꯑꯩꯈꯣꯏꯒꯤ ꯐꯩꯖꯨꯞ ꯍꯥꯛꯊꯪꯒ ꯑꯣꯏꯕ ꯌꯥꯕ ꯀꯩꯅꯣ ꯑꯊꯥꯕ ꯈꯔ ꯄꯥꯔꯞ ꯇꯧꯕꯗꯣ ꯑꯗꯨꯝꯕꯁꯨ ꯑꯗꯨꯝ ꯂꯩꯕ ꯅꯠꯇ꯭ꯔꯣ ꯑꯧ ꯎꯝ ꯑꯣ ꯑꯧ ꯂꯧꯒꯦ ꯂꯧꯒꯦ ꯑꯧ ꯑꯧ

ꯍꯣꯏꯅꯦ ꯐꯤ ꯑꯍꯨꯝ ꯃꯔꯤꯃꯨꯛꯇꯤ ꯄꯥꯝꯃꯦ ꯃꯦꯗꯤꯌꯝꯗ ꯑꯅꯤ ꯑꯃ ꯑꯗꯒꯤ ꯗꯕꯜꯗ ꯑꯅꯤ ꯑꯃ ꯄꯥꯝꯃꯦ ꯑꯥ ꯍꯣꯏ ꯑꯋꯥꯎꯕ ꯑꯣꯏꯔꯁꯨ ꯀꯩꯁꯨ ꯀꯥꯏꯗꯦꯗ

ꯎꯝ ꯎꯆꯦꯛ ꯃꯇꯨꯅ ꯍꯥꯟꯕꯗꯣ ꯑꯗꯨꯁꯨ ꯐꯖꯩꯌꯦ ꯑꯗꯨ ꯑꯣꯏꯅ ꯌꯦꯡꯁꯤ ꯑꯗꯨꯒꯅꯦ ꯑꯩꯈꯣꯏꯒꯤ ꯑꯍꯟ ꯅꯨꯄꯥ ꯑꯃ ꯑꯉꯥꯡ ꯅꯨꯄꯥ ꯃꯆꯥ ꯅꯠꯇꯕ ꯑꯩꯈꯣꯏꯒꯤ ꯈꯔ ꯑꯍꯟꯅꯒ ꯁꯦꯠꯄ ꯌꯥꯕ ꯐꯨꯔꯤꯠ ꯑꯊꯥ ꯑꯔꯥꯛ ꯍꯨꯗꯤ ꯑꯗꯨꯝ ꯂꯩꯕ꯭ꯔꯥ ꯀꯃꯥꯏꯅ ꯇꯧꯏ ꯆꯍꯤ ꯀꯨꯟꯃꯨꯛꯀꯤ ꯑꯗꯥꯏꯒꯤ ꯅꯨꯄꯥ ꯃꯆꯥꯒꯤ ꯑꯧ ꯄꯥꯈꯪ ꯃꯆꯥꯒꯤ

ꯍꯣꯏ ꯆꯠꯊꯣꯛꯄꯩꯗꯨꯁꯨ ꯌꯦꯡꯒꯦ ꯑꯃ ꯑꯅꯤ ꯑꯗꯨꯒ ꯑꯌꯨꯛ ꯅꯨꯡꯗꯥꯡꯒꯤꯁꯨ ꯑꯃꯅꯤ ꯑꯗꯨꯝ ꯌꯦꯡꯒꯦ ꯑꯉꯥꯡꯅ ꯂꯤꯠꯅꯕꯅꯤꯅꯀꯣ ꯑꯗꯣ ꯅꯨꯄꯤ ꯃꯆꯥ ꯅꯨꯄꯤ ꯃꯆꯥꯁꯤꯡꯒꯤꯁꯨ ꯂꯩꯕ꯭ꯔꯥ ꯀꯃꯥꯏꯅ ꯇꯧꯏ ꯑꯥ ꯇꯧꯏ ꯇꯧꯏ ꯎꯝ ꯑꯧ

ꯅꯨꯄꯤ ꯃꯆꯥꯁꯤꯡꯒꯤꯁꯦ ꯑꯩꯈꯣꯏꯒꯤ ꯈꯤꯇꯪ ꯀꯧꯈꯠꯄꯗꯁꯨ ꯌꯦꯡꯒꯦ ꯑꯗꯨꯒ ꯈꯔ ꯑꯆꯣꯟꯕꯗꯁꯨ ꯑꯃꯅꯤ ꯑꯗꯨꯝ ꯌꯦꯡꯒꯦ ꯑꯗꯣ ꯅꯪꯅ ꯃꯃꯟꯗꯣ ꯈꯔ ꯍꯣꯡꯅ ꯊꯥꯅꯦ ꯈꯣꯠꯅꯦꯅ ꯍꯥꯏꯔꯒꯗꯤ ꯑꯩꯅ ꯌꯨꯝꯗꯁꯨ ꯑꯗꯨꯝ ꯈꯔ ꯊꯝꯃꯒꯦꯁꯨ ꯌꯥꯏꯌꯦ ꯑꯩ ꯌꯨꯝꯗꯁꯨ ꯈꯔ ꯑꯗꯨꯝ ꯊꯝꯒꯦ ꯑꯧ ꯑꯧ ꯑꯣ

ꯑꯣ ꯑꯗꯣ ꯑꯩ ꯅꯤꯡꯊꯧꯀꯥꯕ ꯌꯨꯝꯁꯀꯩꯁꯥ ꯑꯗꯥꯏꯗ ꯂꯧꯕ ꯂꯥꯛꯄ ꯌꯥꯒꯗ꯭ꯔꯣ ꯈꯔ ꯑꯧ ꯑꯧ ꯑꯥ ꯑꯥ

ꯑꯧ ꯑꯧ ꯍꯣꯏ ꯍꯣꯏ ꯑꯗꯨꯝ ꯂꯩꯔꯝꯃꯣ ꯑꯗꯣ ꯑꯩ ꯑꯗꯨꯝ ꯂꯥꯛꯑꯒꯦ ꯑꯗꯨꯝ ꯀꯣ ꯑꯥ ꯑꯣ ꯑꯣ ꯑꯥ ꯑꯥ ꯑꯩꯅ ꯂꯤꯠꯀꯗꯧꯕꯗꯅꯦ ꯑꯧ ꯑꯗꯒꯤ ꯑꯉꯥꯡꯒꯩꯅ ꯂꯤꯠꯀꯗꯕꯗꯨꯅꯦ ꯑꯗꯒꯤ ꯐꯩꯖꯨꯞꯇꯨꯅꯦ ꯑꯗꯨꯝꯕꯗꯣ ꯍꯥꯟꯅ ꯈꯔ ꯂꯧꯔꯒꯦ ꯍꯣꯏ ꯍꯣꯏ ꯊꯅꯝꯃꯣ ꯊꯝꯅꯃꯣ ꯎꯝ ꯍꯣꯏ ꯍꯣꯝ ꯗꯦꯂꯤꯕꯔꯤꯁꯨ ꯇꯧꯕ ꯑꯣ

ꯑꯣ ꯑꯣ ꯍꯣꯏ ꯍꯣꯏ ꯍꯣꯏ ꯍꯣꯏ ꯑꯧ ꯑꯗꯨ ꯑꯗꯨꯝ ꯊꯝꯕꯤꯔꯝꯃꯣ ꯐꯩꯖꯨꯞꯇꯨꯅꯅꯦ ꯅꯪ ꯉꯁꯥꯏ ꯑꯋꯥꯎꯕꯗꯣ ꯑꯗꯨꯗꯣ ꯑꯗꯨꯝ ꯊꯝꯃꯝꯃꯣ ꯌꯥꯔꯦ ꯑꯧ ꯑꯁꯪꯕꯒ ꯂꯥꯡꯕꯗꯣ ꯑꯧ ꯑꯗꯨ ꯂꯥꯡꯕꯗꯨꯗ ꯑꯥ ꯗꯕꯜꯗ ꯑꯥ ꯑꯥ ꯑꯧ ꯊꯝꯕꯤꯔꯝꯃꯣ ꯊꯝꯕꯤꯔꯝꯃꯣ ꯎꯝ ꯍꯣꯏ ꯍꯣꯏ ꯊꯝꯃꯝꯃꯣ ꯊꯝꯃꯝꯃꯣ ꯎꯝ ꯑꯧ ꯑꯧ ꯑꯗꯨꯃ ꯊꯝꯕꯤꯔꯝꯃꯣ ꯃꯆꯨꯗꯣ ꯁꯪꯂꯩ ꯃꯥꯜꯂꯩꯅꯕꯒꯨꯝꯕ ꯃꯌꯦꯡꯕꯤꯔꯝꯃꯣ

ꯑꯧ ꯑꯧ ꯑꯧ ꯍꯣꯏ ꯍꯣꯏ ꯍꯣꯏ ꯍꯣꯏ ꯑꯧ ꯅꯨꯄꯤ ꯃꯆꯥꯒꯤꯁꯨ ꯑꯪ ꯊꯝꯕꯤꯔꯝꯃꯣ ꯅꯨꯄꯥ ꯃꯆꯥꯒꯤꯗꯨꯁꯨ ꯊꯅꯝꯃꯣ ꯃꯆꯨꯗꯣ ꯈꯔ ꯐꯖꯕꯗꯣ ꯌꯦꯡꯉꯀꯥꯟꯗ ꯑꯗꯨꯒ ꯑꯩ ꯑꯪ ꯂꯥꯛꯑꯒꯦ ꯑꯪ ꯑꯥ ꯎꯝ ꯍꯣꯏ ꯍꯣꯏ ꯍꯣꯏ ꯑꯧ ꯊꯝꯃꯦ ꯊꯝꯃꯦ ꯎꯝ ꯑꯥ ꯁꯤꯔꯣ